ꯍꯂꯣ ꯑꯣ ꯑꯣꯖꯥ ꯑꯩꯈꯣꯏꯒꯤ ꯁꯤ ꯑꯣꯖꯥꯒꯤꯁꯤ ꯀꯩꯅꯣ ꯂꯣꯛꯁꯤꯗ ꯉꯥꯒꯤ ꯐꯥꯝ ꯇꯧꯕꯗꯣ ꯅꯠꯇ꯭ꯔꯣ ꯑꯣ ꯑꯣꯖꯥ ꯑꯩꯁꯤ ꯁꯨꯃꯥꯏꯅ ꯇꯧꯕꯅꯤ ꯉꯥꯁꯤ ꯈꯔ ꯂꯧꯅꯤꯡꯕ ꯑꯆꯧꯕ ꯑꯗꯩ ꯃꯆꯥꯁꯤ ꯈꯔ ꯌꯥꯅꯔꯒ ꯍꯥꯏ ꯇꯥꯔꯦ ꯑꯗꯨ ꯑꯣꯖꯥꯒꯤꯗ ꯑꯣꯖꯥꯒꯤꯗ ꯉꯥ ꯃꯈꯜꯁꯤ ꯀꯔꯤ ꯀꯔꯤ ꯃꯈꯜꯒꯨꯝꯕ ꯐꯪꯒꯅꯤ

ꯍꯣꯏ ꯃꯥꯅꯤ ꯃꯥꯅꯤ ꯌꯣꯛ ꯌꯣꯛꯀꯦꯅ ꯇꯧꯕꯅꯤ ꯑꯩꯈꯣꯏꯒꯤ ꯑꯆꯧꯕꯁꯤ ꯀꯩꯅꯣ ꯑꯃ ꯀꯦꯖꯤ ꯑꯃꯗ ꯑꯅꯤ ꯑꯍꯨꯝꯒ ꯆꯟꯕꯒꯤ ꯑꯗꯨꯃꯥꯏꯅ ꯇꯧꯕ ꯈꯔ ꯑꯗꯒꯤ ꯀꯩꯅꯣ ꯈꯨꯕꯤ ꯈꯨꯕꯤꯃꯨꯛ ꯆꯥꯎꯕ ꯍꯥꯏ ꯇꯥꯔꯦ ꯑꯥ ꯈꯨꯕꯤ

ꯑꯣ ꯑꯩ ꯑꯣꯖꯥ ꯁꯨꯃꯥꯏ ꯇꯧꯔꯦ ꯑꯩꯈꯣꯏ ꯃꯆꯥ ꯃꯆꯥꯗꯨꯗ ꯑꯩꯈꯣꯏ ꯖꯄꯥꯟ ꯉꯀ꯭ꯔꯥꯒꯥꯗꯨ ꯌꯥꯎꯕ꯭ꯔꯣ ꯑꯣ ꯃꯆꯥ ꯃꯆꯥꯗꯨꯅ ꯖꯄꯥꯟ ꯉꯀ꯭ꯔꯥꯗꯨ ꯑꯗꯨꯗ ꯑꯣꯏꯅ ꯂꯧꯔꯒꯦ ꯈꯔ ꯑꯗꯒꯤ ꯀꯩꯅꯣꯒꯤ ꯀꯦꯖꯤ ꯑꯃꯗ ꯑꯍꯨꯝ ꯃꯔꯤꯒ ꯆꯟꯕ ꯑꯗꯨꯅ ꯀꯩꯅꯣ ꯑꯩꯈꯣꯏ ꯒ꯭ꯔꯥꯁ ꯒ꯭ꯔꯥꯁ ꯀꯥꯞꯇꯣ ꯑꯗꯨꯒ ꯂꯧꯖꯔꯒꯦ ꯍꯥꯏꯗꯤ ꯀꯦꯖꯤꯁꯤ ꯑꯗꯨꯅꯤ ꯀꯦꯖꯤꯁꯤ ꯑꯩꯅ ꯅꯤꯐꯨ ꯌꯥꯡꯈꯩ ꯁꯨꯃꯥꯏꯅ ꯂꯧꯅꯤꯡꯕ ꯍꯥꯥꯏꯗꯤ ꯑꯩꯒꯤ ꯄꯨꯈ꯭ꯔꯤꯗꯨ ꯅꯠꯇꯦ ꯅꯠꯇꯦ ꯉꯥꯀ꯭ꯔꯥ ꯅꯠꯇꯕ ꯒ꯭ꯔꯥꯁ ꯀꯥꯞꯇꯣ ꯑꯗꯨ ꯅꯤꯐꯨ ꯌꯥꯡꯈꯩ ꯍꯥꯏꯗꯤ ꯑꯩꯒꯤ ꯐꯥꯝꯗꯣ ꯌꯥꯝ ꯆꯥꯎꯕ ꯅꯠꯇꯦ ꯄꯨꯈ꯭ꯔꯤꯗꯣ ꯑꯗꯨꯒꯤꯅꯤ ꯑꯣ ꯍꯌꯦꯡ ꯍꯌꯦꯡꯁꯤ ꯑꯩ ꯆꯛꯆꯥ ꯇꯣꯛꯑꯒ ꯄꯨꯡ ꯇꯔꯥꯃꯥꯊꯣꯏ ꯑꯗꯨꯋꯥꯏ ꯃꯄꯥꯗ ꯑꯗꯨꯝ ꯍꯥꯏꯊꯔꯛꯑꯒꯦ ꯌꯥꯗꯧ ꯅꯠꯇ꯭ꯔꯣ ꯑꯗꯨꯗ ꯑꯗꯨꯝ ꯑꯣ ꯍꯣ ꯍꯣꯏ ꯑꯣ ꯑꯗꯨ ꯑꯗꯨ ꯂꯥꯛꯄꯗ ꯑꯗꯨꯝ ꯑꯩ ꯀꯣꯜ ꯇꯧꯖꯔꯛꯑꯒꯦ ꯍꯌꯦꯡꯁꯤ ꯑꯗꯨꯗ ꯑꯗꯨꯝ ꯑꯣ ꯀꯩꯒꯨꯝꯕ ꯑꯣꯖꯥꯅ ꯂꯥꯛ ꯍꯥꯏꯗꯤ ꯍꯌꯦꯡꯁꯤ ꯑꯥꯎꯠ ꯑꯣꯐ ꯏꯁꯇꯦꯁꯟ ꯑꯣꯏꯅꯤ ꯍꯥꯏ ꯇꯥꯔꯒꯗꯤ ꯃꯥꯡꯖꯧꯅꯅ ꯄꯥꯎꯗꯤ ꯑꯗꯨꯝ ꯍꯥꯏꯔꯞ ꯄꯤꯕꯤꯔꯛꯑꯝꯃꯣ ꯑꯗꯨꯒ

ꯑꯣ ꯑꯣ

ꯑꯣ ꯍꯣꯏ ꯍꯣꯏ ꯍꯌꯦꯡ ꯑꯗꯨ ꯑꯗꯨꯝ ꯄꯥꯎ ꯐꯥꯎꯅꯔꯁꯤ ꯑꯗꯨꯝ ꯂꯥꯛꯑꯝꯗꯥꯏꯗꯨꯗ ꯍꯣ ꯍꯣꯏ ꯊꯝꯖꯔꯒꯦ ꯑꯗꯨꯗꯤ ꯍꯌꯦꯡꯗꯣ ꯄꯥꯎ ꯐꯥꯎꯖꯔꯑꯒꯦ